ꯍꯣꯏ ꯍꯥꯏꯕꯤꯌꯣ ꯍꯥꯏꯗꯤ ꯁꯣꯝꯅ ꯈꯪꯅꯤꯡꯏꯁꯤ ꯍꯥꯏꯗꯤ ꯀꯩꯅꯣ ꯃꯕꯥꯟꯅꯤꯒꯤ ꯃꯇꯥꯡꯗꯨ ꯈꯛꯀꯤꯔ ꯅꯠꯇ꯭ꯔꯒ ꯃꯣꯏ ꯑꯅꯤꯒ ꯍꯥꯏꯗꯤ ꯃꯐꯝꯁꯤꯗ ꯍꯧꯖꯤꯛ ꯀꯃꯥꯏ ꯀꯃꯥꯏꯅ ꯂꯩꯔꯤ ꯍꯥꯏꯕꯒꯤ ꯃꯇꯥꯡꯗꯨ ꯑꯣꯏꯗꯣꯏꯔ ꯍꯥꯏꯗꯤ ꯍꯥꯟꯅ ꯂꯩꯔꯝꯕ ꯍꯧꯖꯤꯛ ꯂꯩꯔꯝꯕ ꯈꯦꯅꯅꯕ ꯍꯥꯏꯁꯤ ꯑꯗꯨꯝ ꯍꯣꯏ ꯑꯍꯜ ꯑꯣꯏꯔꯕꯅꯤꯅ ꯑꯗꯨꯝ ꯍꯥꯏꯗꯤ ꯒ꯭ꯔꯥꯟ ꯃꯥꯗꯔꯒ ꯑꯗꯨꯝ ꯑꯍꯟꯗꯤ ꯈꯔ ꯑꯗꯨꯝ ꯑꯣꯏꯗꯣꯔꯕꯅꯦꯕ ꯍꯣꯏ ꯅꯍꯥ ꯑꯣꯏꯅꯁꯨ ꯑꯗꯨꯝ ꯒ꯭ꯔꯥꯟ ꯃꯥꯗꯔ ꯒ꯭ꯔꯥꯟ ꯐꯥꯗꯔꯒꯤ ꯃꯤꯡꯊꯣꯟꯁꯤ ꯊꯨꯡꯕ ꯃꯌꯥꯝ ꯑꯃꯁꯨ ꯌꯥꯎꯌꯦꯕꯀꯣ ꯑꯗꯨꯅ ꯈꯔ ꯑꯍꯟꯒꯤ ꯑꯣꯏꯅ ꯍꯥꯏꯗꯤ ꯈꯔ ꯑꯍꯟ ꯈꯔ ꯊꯣꯛꯄ ꯆꯠꯄ ꯈꯔ ꯋꯥꯕ ꯀꯥꯡꯕꯨꯁꯤꯡꯗꯨꯒꯤ ꯑꯣꯏꯅ ꯍꯥꯏꯖꯔꯒꯦꯀꯣ ꯍꯥꯏꯗꯤ ꯍꯧꯖꯤꯛꯀꯤ ꯃꯇꯝꯗꯗꯤ ꯍꯣꯏ ꯍꯥꯏꯗꯤ ꯑꯩꯈꯣꯏ ꯁ꯭ꯋꯥꯏꯗ ꯂꯩꯔꯤꯕ ꯍꯥꯏꯗꯤ ꯏꯕꯣꯛ ꯏꯙꯧ ꯃꯌꯥꯝꯁꯤꯡꯁꯤ ꯃꯣꯏ ꯈꯔ ꯁꯣꯟꯕꯒꯤ ꯃꯔꯝꯅ ꯍꯥꯏꯗꯤ ꯑꯍꯜ ꯑꯣꯏꯔꯃꯤꯅ ꯃꯣꯏꯁꯤ ꯍꯥꯏꯗꯤ ꯀꯔꯤꯒꯨꯝꯕ ꯊꯕꯛ ꯑꯃ ꯆꯠꯂꯁꯨ ꯃꯊꯟꯇꯁꯨ ꯀꯔꯤꯁꯨ ꯆꯠꯄ ꯉꯝꯗ꯭ꯔꯦꯀꯣ ꯉꯝꯗ꯭ꯔꯦꯕ ꯍꯥꯏꯕꯗꯤ ꯃꯣꯏꯁꯤ ꯀꯔꯤꯒꯨꯝꯕ ꯆꯠꯂꯁꯨ ꯃꯈꯣꯏꯒꯤ ꯃꯁꯨ ꯃꯆꯥꯁꯤꯡꯅꯗꯤ ꯀꯌꯥꯗꯤ ꯂꯣꯏꯅꯗ꯭ꯔꯦ ꯃꯈꯣꯏꯗꯤ ꯍꯥꯏꯗꯤ ꯃꯆꯥꯁꯤꯡꯅꯗꯤ ꯀꯩꯅꯣ ꯑꯗꯨꯒꯨꯝꯕ ꯆꯠꯄ ꯊꯣꯛꯄꯒꯤꯗꯤ ꯃꯣꯏꯒ ꯍꯥꯏꯗꯤ ꯄꯨꯟꯕꯁꯤ ꯃꯆꯥꯁꯤꯡꯒꯗꯤ ꯀꯌꯥ ꯄꯨꯟꯗ꯭ꯔꯦ ꯍꯥꯏꯗꯤ ꯃꯣꯏꯒꯤ ꯃꯁꯨꯁꯤꯡ ꯂꯩꯗꯅ ꯃꯈꯣꯏꯒꯤ ꯃꯁꯨꯁꯤꯡꯁꯤꯒ ꯃꯣꯏꯒ ꯍꯥꯏꯗꯤ ꯃꯁꯨ ꯎꯝ ꯏꯕꯣꯛ ꯑꯗꯨ ꯑꯦ ꯄꯨꯄꯨ ꯕꯣꯕꯣꯛ ꯑꯗꯨꯅ ꯑꯁꯤ ꯋꯥꯛꯀꯤꯡ ꯆꯠꯂꯨꯁꯤ ꯈꯣꯠꯁꯤ ꯍꯥꯏꯔꯒ ꯃꯕꯣꯛꯁꯤꯡ ꯃꯙꯧꯁꯤꯡꯗꯨ ꯑꯗꯨꯝ ꯄꯨꯊꯣꯛꯄꯤꯕ ꯑꯗꯨꯒ ꯃꯕꯣꯛ ꯃꯙꯧꯅꯁꯨ ꯑꯗꯨꯝ ꯑꯉꯥꯡ ꯑꯁ꯭ꯋꯥꯏ ꯐꯥꯎ ꯋꯥꯛꯀꯤꯡ ꯆꯠꯂꯨꯁꯤꯔꯥ ꯕꯣꯕꯣꯛꯀ ꯄꯨꯄꯨꯒ ꯍꯥꯏꯔꯒ ꯑꯗꯨꯝ ꯄꯨꯊꯣꯛꯄꯤꯕ ꯀꯣ ꯁꯨꯃꯥꯏꯅ ꯑꯗꯨꯃ ꯆꯠꯄ ꯑꯗꯨꯒ ꯍꯥꯏꯗꯤ ꯍꯧꯖꯤꯛꯀꯤ ꯏꯪꯕ ꯃꯇꯝ ꯏꯪꯊꯝ ꯊꯥ ꯃꯇꯝꯅꯤꯅ ꯑꯗꯨꯝ ꯅꯨꯡꯗꯥꯡꯗꯁꯨ ꯑꯗꯨꯝ ꯃꯩꯁꯤꯡ ꯇꯤꯛꯄ ꯍꯥꯏꯗꯤ ꯑꯍꯟꯅꯤꯅ ꯀꯔꯤ ꯊꯕꯛ ꯁꯨꯒꯅꯤ ꯍꯥꯏꯗꯤ ꯃꯣꯏꯅ ꯆꯥꯛ ꯏꯁꯤꯡ ꯊꯣꯡꯂꯨꯕꯁꯨ ꯅꯠꯇꯦ ꯊꯣꯡꯅꯗ꯭ꯔꯦ ꯑꯗꯨꯅ ꯃꯈꯣꯏꯗꯤ ꯅꯨꯡꯗꯥꯡ ꯑꯣꯏꯔꯛꯄꯒ ꯐꯃꯨꯡꯗ ꯆꯪꯕꯁꯨ ꯉꯜꯂꯦ ꯑꯗꯨꯅ ꯃꯩꯐꯨꯒꯨꯝꯕ ꯃꯩꯒꯨꯝꯕ ꯍꯧꯒꯠꯂꯒ ꯐꯨꯡꯒꯥꯗ ꯃꯩ ꯇꯤꯛꯄ ꯑꯗꯨꯒ ꯃꯁꯨꯁꯤꯡ ꯁꯤꯡꯗꯨꯒ ꯃꯣꯏꯒ ꯑꯗꯨꯝ ꯍꯥꯏꯗꯤ ꯀꯔꯤ ꯀꯔꯥ ꯋꯥꯔꯤ ꯋꯥꯇꯥꯏ ꯍꯣꯏ ꯃꯆꯥꯁꯤꯡꯗꯨꯒꯁꯨ ꯑꯗꯨꯝ ꯈꯟꯅꯩ ꯀꯔꯤ ꯀꯔꯥ ꯑꯗꯨꯕꯨ ꯍꯦꯟꯅ ꯐꯒꯤ ꯖꯨꯒꯥꯏ ꯑꯗꯩꯗꯤ ꯁꯥꯟꯅꯃꯤꯟꯅꯕꯗꯨꯗꯤ ꯃꯁꯨꯁꯤꯡꯅꯁꯨ ꯃꯕꯣꯛꯁꯤꯡꯗꯨ ꯑꯗꯨꯝ ꯑꯉꯥꯡꯒꯤ ꯍꯥꯏꯗꯤ ꯃꯣꯏꯒꯤ ꯃꯥꯃꯥꯟꯅꯕꯒꯤ ꯇꯥꯏꯞꯇ ꯑꯗꯨꯝ ꯁꯥꯟꯅꯕ ꯈꯣꯠꯄ ꯕꯨꯕꯣꯛ ꯅꯪ ꯑꯗꯨ ꯇꯧ ꯑꯩ ꯁꯤ ꯇꯧꯒꯦ ꯄꯨꯄꯨ ꯅꯪ ꯍꯥꯏꯔꯒ ꯃꯌꯥꯝ ꯑꯃꯁꯨ ꯂꯩ ꯑꯗꯨꯒ ꯃꯕꯣꯛꯁꯤꯡꯅꯁꯨ ꯑꯗꯨꯝ ꯋꯥꯔꯤ ꯋꯥꯇꯥꯏꯁꯨ ꯑꯗꯨꯝ ꯂꯤꯕꯤꯗꯅꯀꯣ ꯃꯁꯨꯁꯤꯡꯅꯁꯨ ꯑꯗꯨ ꯋꯥꯔꯤꯗꯨ ꯂꯤꯎ ꯈꯣꯠꯂꯨꯅ ꯍꯣꯏ ꯋꯥꯔꯤ ꯅꯨꯡ ꯂꯤꯕ ꯆꯥꯡ ꯀꯌꯥꯕꯨꯗꯤ ꯍꯟꯊꯔꯦꯀꯣ ꯍꯧꯖꯤꯛꯇꯤ ꯍꯥꯟꯅꯒꯕꯨꯗꯤ ꯃꯥꯟꯅꯗ꯭ꯔꯦ ꯑꯗꯨꯕꯨ ꯍꯧꯖꯤꯛꯁꯨ ꯑꯗꯨꯝ ꯍꯥꯏꯗꯤ ꯍꯥꯟꯅꯒꯤ ꯑꯗꯨꯝ ꯃꯁꯨꯁꯤꯡ ꯍꯥꯏꯗꯤ ꯑꯗꯨꯝ ꯃꯁꯨꯅ ꯃꯕꯣꯛꯁꯤ ꯑꯗꯨꯝ ꯅꯤꯡꯖꯩꯗꯅꯀꯣ ꯌꯥꯝꯅ ꯃꯕꯣꯛꯅꯁꯨ ꯃꯁꯨ ꯅꯤꯡꯖꯩ ꯎꯝ ꯍꯣꯏ ꯍꯣꯏ